ꯔꯤꯂꯤꯖꯟ ꯔꯤꯂꯤꯖꯟꯒꯤ ꯃꯇꯨꯡ ꯏꯟꯅ ꯅꯥꯠꯀꯤ ꯑꯣꯏꯕ ꯐꯖꯔꯕ ꯅꯥꯠꯀꯤ ꯑꯣꯏꯕ ꯐꯖꯔꯕ ꯄꯥꯡꯊꯣꯛꯐꯝ ꯊꯣꯛꯄ ꯊꯧꯔꯝ ꯀꯌꯥ ꯑꯃ ꯄꯥꯡꯊꯣꯛꯑꯦ ꯑꯩꯈꯣꯏꯅ ꯎꯕ ꯈꯪꯕ ꯀꯌꯥ ꯑꯃꯁꯨ ꯂꯩ ꯆꯔꯁꯇ ꯄꯥꯡꯊꯣꯛꯄ ꯃꯁꯖꯤꯠꯇ ꯄꯥꯡꯊꯣꯛꯄ ꯑꯗꯨꯒ ꯀꯌꯥ ꯍꯥꯏꯗꯤ ꯀꯌꯥ ꯄ꯭ꯔꯊꯅꯥ ꯇꯧꯐꯝ ꯀꯌꯥ ꯀꯌꯥꯗ ꯄꯨꯟꯗꯨꯅ ꯒꯨꯔꯨꯗꯋꯥꯔ ꯄ꯭ꯔꯊꯅꯥꯁꯨ ꯄ꯭ꯔꯊꯅꯥꯅꯆꯤꯡꯕ ꯄ꯭ꯔꯊꯥꯅꯥ ꯃꯈꯜ ꯑꯃ ꯒꯣꯕꯤꯟꯗꯖꯤꯒꯤ ꯄ꯭ꯔꯊꯅꯥ ꯃꯈꯟ ꯃꯈꯟ ꯄ꯭ꯔꯊꯅꯥ ꯀꯌꯥ ꯑꯁꯤꯕꯨ ꯆꯠ ꯃꯄ꯭ꯔꯊꯅꯥ ꯀꯌꯥ ꯑꯁꯤꯕꯨ ꯇꯧꯅꯤꯉꯥꯏꯒꯤꯗꯃꯛꯇ ꯍꯥꯏꯗꯤ ꯔꯤꯂꯤꯖꯟ ꯔꯤꯂꯤꯖꯟ ꯔꯤꯂꯤꯖꯟꯒꯤ ꯀꯥꯡꯕꯨꯁꯤꯡꯅ ꯑꯗꯨꯃꯛ ꯃꯈꯣꯏ ꯃꯈꯣꯏꯒꯤ ꯄ꯭ꯔꯊꯅꯥ ꯑꯃꯠꯇ ꯍꯦꯛ ꯆꯤꯠꯊꯗꯅ ꯑꯗꯨꯝ ꯇꯧꯅꯩ ꯍꯥꯏꯕ ꯑꯁꯦ ꯑꯩꯒꯤ ꯑꯩꯒꯤ ꯁꯥꯏꯠꯇꯒꯤ ꯑꯩꯅ ꯈꯟꯖꯕ ꯋꯥꯈꯜꯂꯣꯟ ꯑꯃ ꯑꯣꯏꯅ ꯊꯝꯖꯔꯤ ꯑꯗꯨꯒ ꯃꯐꯝ ꯃꯐꯝꯒꯤ ꯑꯗꯒꯤ ꯃꯐꯝ ꯃꯐꯝꯒꯤ ꯀꯜꯆꯔ ꯔꯤꯂꯤꯖꯟ ꯃꯁꯦ ꯃꯁꯥ ꯃꯁꯥꯒꯤ ꯑꯥꯏꯗꯦꯟꯇꯤꯇꯤ ꯑꯃ ꯑꯣꯏꯅ ꯉꯥꯛꯆꯕ ꯉꯥꯛꯆꯐꯝ ꯊꯣꯛꯑꯦ ꯑꯗꯒꯤ ꯀꯔꯤ ꯕꯥꯏꯕꯜ ꯕꯥꯏꯕꯜ ꯑꯃꯗꯤ ꯃꯁꯥ ꯃꯁꯥꯒꯤ ꯑꯣꯏꯕ ꯂꯥꯏꯔꯤꯛ ꯂꯥꯏꯁꯨ ꯀꯌꯥ ꯑꯃ ꯃꯁꯤꯁꯤꯡ ꯑꯁꯦ ꯌꯦꯡꯗꯨꯅ ꯅꯩꯅꯗꯨꯅ ꯅꯩꯅꯐꯝ ꯊꯣꯛꯑꯦ ꯑꯗꯨꯒ ꯃꯁꯥ ꯃꯁꯥꯒꯤ ꯀꯜꯆꯔꯕꯨ ꯉꯥꯛꯄ ꯃꯁꯥ ꯃꯁꯥꯒꯤ ꯆꯠꯅꯕꯤꯕꯨ ꯉꯥꯛꯄ ꯑꯃꯗꯤ ꯂꯥꯏꯅꯤꯡ ꯑꯣꯏꯕ ꯃꯐꯝ ꯂꯥꯏꯅꯤꯡꯒꯤ ꯑꯣꯏꯕ ꯃꯐꯝꯁꯤꯡꯕꯨ ꯏꯀꯥꯏ ꯈꯨꯝꯅꯕ ꯑꯃꯅ ꯑꯃꯒꯤ ꯏꯀꯥꯏ ꯈꯨꯝꯅꯕ ꯃꯁꯤꯁꯤꯡ ꯑꯁꯦ ꯇꯧꯐꯝ ꯊꯣꯛꯄ ꯏꯊꯧꯗꯥꯡ ꯑꯃ ꯑꯣꯏꯅ ꯈꯟꯖꯩ ꯑꯗꯨꯒ ꯑꯩꯈꯣꯏ ꯑꯩꯈꯣꯏꯅ ꯆꯠꯂꯤꯕ ꯀꯜꯆꯔꯁꯤꯡ ꯑꯁꯤꯕꯨ ꯉꯥꯛꯅ ꯆꯠꯄ ꯑꯃꯗꯤ ꯃꯤꯒꯤ ꯀꯜꯆꯔꯕꯨꯁꯨ ꯔꯦꯁꯄꯦꯛ ꯇꯧꯕ ꯃꯁꯤꯅ ꯈ꯭ꯋꯥꯏꯗꯒꯤ ꯆꯨꯝꯕ ꯅꯤ ꯍꯥꯏꯅ ꯈꯜꯂꯤ ꯂꯝꯗꯝ ꯑꯁꯦ ꯀꯜꯆꯔ ꯀꯌꯥ ꯑꯃꯔꯣꯝꯅ ꯂꯩꯔꯒ ꯄꯨꯟꯅ ꯂꯩꯃꯤꯟꯅꯕ ꯂꯝꯗꯝ ꯖꯣꯏꯟ ꯐꯦꯃꯤꯂꯤꯒꯨꯝꯕꯅꯦ ꯑꯃꯔꯣꯝꯗ ꯑꯗꯨꯅ ꯖꯣꯏꯟ ꯑꯣꯏꯅ ꯂꯩꯕꯅꯤꯅ ꯑꯄꯨꯟꯕ ꯌꯨꯅꯤꯇꯤ ꯑꯃ ꯑꯣꯏꯅ ꯂꯩꯕꯅꯤꯅ ꯀꯜꯆꯔ ꯇꯣꯡꯉꯥꯜꯂꯁꯨ ꯃꯁꯥ ꯃꯁꯥꯒꯤ ꯔꯤꯂꯤꯖꯟ ꯇꯣꯡꯉꯥꯜꯂꯁꯨ ꯌꯨꯅꯤꯇꯤ ꯑꯃ ꯑꯣꯏꯅꯤꯉꯥꯏꯒꯤꯗꯃꯛꯇ ꯑꯃꯅ ꯑꯝꯕꯨ ꯔꯦꯁꯄꯦꯛ ꯇꯧꯅꯕꯁꯦ ꯗꯔꯀꯥꯔ ꯇꯥꯏꯌꯦꯅ ꯈꯜꯂꯦ